ꯑꯩꯅ ꯍꯟꯗꯛ ꯌꯦꯛꯄ ꯑꯅꯧꯕ ꯁꯤꯅꯔꯤ ꯑꯁꯤ ꯑꯩꯅ ꯆꯤꯡꯗ ꯆꯠꯇꯨꯅ ꯆꯤꯡ ꯃꯥꯟ ꯆꯠꯇꯨꯅ ꯎꯄꯥꯜ ꯋꯄꯥꯜ ꯑꯃꯁꯨꯡ ꯆꯦꯜꯂꯤꯕ ꯏꯆꯦꯜꯁꯤꯡ ꯑꯁꯤꯒꯤ ꯐꯖꯔꯕ ꯑꯃꯁꯨꯡ ꯑꯩꯈꯣꯏꯗ ꯀꯥꯟꯅꯕ ꯄꯤꯕ ꯑꯣꯛꯁꯤꯖꯦꯟꯁꯤꯡ ꯑꯗꯨ ꯑꯩꯅ ꯈꯜꯂꯒ ꯌꯦꯛꯄꯅꯤ ꯑꯗꯨ ꯎꯆꯦꯛ ꯋꯌꯥꯁꯤꯡꯅ ꯑꯩꯈꯣꯏꯗ ꯀꯥꯟꯅꯕ ꯄꯤ ꯑꯗꯨꯒ ꯏꯁꯤꯡ ꯑꯣꯛꯁꯤꯖꯦꯟꯁꯤꯡꯅ ꯑꯩꯈꯣꯏꯗ ꯀꯥꯟꯅꯕ ꯍꯛꯆꯥꯡ ꯐꯍꯜꯂꯤ ꯑꯗꯨꯒ ꯏꯁꯤꯡ ꯑꯁꯦꯡꯕ ꯑꯗꯨꯅ ꯑꯩꯈꯣꯏꯗ ꯌꯥꯝ ꯀꯥꯟꯅꯕ ꯄꯤ ꯌꯥꯝ ꯑꯩꯅ ꯁꯤ ꯌꯦꯛꯄ ꯃꯇꯝꯗ ꯑꯩꯈꯣꯏꯒꯤ ꯂꯩꯀꯥꯏꯒꯤ ꯃꯤꯁꯤꯡꯗ ꯑꯩꯅ ꯈꯜꯂꯒ ꯌꯦꯛꯆꯕꯅꯤ ꯑꯗꯨꯒ ꯑꯣꯟꯂꯥꯏꯟ ꯌꯨꯇꯨꯞꯇ ꯑꯩꯅ ꯈꯜꯂ ꯈꯜꯂꯒ ꯑꯐꯕꯗꯨ ꯈꯜꯂꯒ ꯑꯩꯅ ꯌꯦꯛꯆꯕꯅꯤ ꯃꯤꯌꯥꯝꯗꯁꯨ ꯑꯗꯨ ꯑꯩꯒꯤ ꯀꯥꯟꯅꯕꯗꯨ ꯄꯤꯕꯅꯤ